ꯃꯍꯩꯔꯣꯏ ꯑꯃꯒꯤ ꯄꯨꯟꯁꯤꯗ ꯅꯠꯇꯕ ꯆꯤꯟꯖꯥꯛ ꯆꯥꯁꯤꯜꯂꯛꯄꯗꯒꯤ ꯈꯨꯗꯣꯡꯊꯤꯅꯤꯉꯥꯏ ꯀꯌꯥꯃꯔꯨꯝ ꯂꯩ ꯁꯝꯅ ꯍꯥꯏꯔꯕꯗ ꯐꯤꯖꯤꯀꯦꯜꯂꯤ ꯑꯦꯟ ꯃꯦꯟꯇꯦꯜꯂꯤꯗ ꯌꯥꯝꯅ ꯑꯦꯐꯦꯛ ꯑꯣꯏ ꯑꯁꯤꯅ ꯃꯔꯝ ꯑꯣꯏꯔꯒ ꯂꯥꯏꯔꯤꯛ ꯂꯥꯏꯁꯨ ꯇꯝꯕꯗꯁꯨ ꯌꯥꯝꯅ ꯁꯣꯛꯍꯜꯂꯤ

ꯑꯦꯗꯤꯛ ꯇꯥꯕꯒꯤ ꯁꯥꯏꯟ ꯑꯃ ꯆꯥꯕ ꯊꯛꯄ ꯅꯠꯇꯕ ꯆꯤꯟꯖꯥꯛ ꯆꯥꯕ ꯑꯗꯨꯒꯤ ꯁꯥꯏꯟ ꯑꯃ ꯐꯪꯉꯕꯗꯤ ꯃꯍꯥꯛ ꯑꯗꯨꯕꯨ ꯌꯥꯝꯅ ꯑꯊꯨꯕ ꯃꯇꯝꯗ ꯑꯗꯨꯗꯒꯤ ꯂꯥꯞꯊꯣꯛꯅꯤꯉꯥꯏ ꯑꯦꯠꯚꯥꯏꯁ ꯀꯥꯎꯟꯁꯤꯂꯔꯁꯤꯡꯗ ꯆꯠꯄꯤꯔꯒ ꯒ꯭ꯌꯥꯟ ꯇꯥꯍꯟꯕ ꯃꯊꯧ ꯇꯥꯏ ꯑꯍꯨꯝꯁꯨꯕꯗ ꯁꯄꯣꯔꯇꯤꯞ ꯑꯦꯟꯚꯥꯏꯔꯣꯟꯃꯦꯟ ꯁꯄꯣꯔꯇꯤꯞ ꯑꯦꯟꯚꯥꯏꯔꯣꯟꯃꯦꯟ ꯍꯥꯏꯕꯗꯤ ꯃꯥꯅ

ꯃꯔꯤꯁꯨꯕꯗ ꯄꯦꯔꯦꯟꯇꯦꯟ ꯏꯟꯚꯣꯜꯞꯃꯦꯟ ꯄꯦꯔꯦꯟꯇꯦꯟ ꯏꯟꯚꯣꯜꯞꯃꯦꯟ ꯍꯥꯏꯕꯗꯤ ꯃꯍꯥꯛꯅ ꯑꯗꯨꯒꯤ ꯑꯉꯥꯡ ꯑꯗꯨꯒꯤ ꯄꯨꯟꯁꯤꯗ ꯃꯃꯥ ꯃꯄꯥꯅ ꯌꯥꯝꯅ ꯆꯥꯎꯅ ꯔꯣꯜ ꯂꯧꯒꯗꯕꯅꯤ ꯑꯗꯨꯒꯨꯝꯕ ꯐꯠꯇꯕ ꯂꯥꯛꯄ ꯃꯇꯝꯗ ꯄ꯭ꯔꯤꯚꯦꯟ ꯇꯧꯅꯕꯒꯤꯗꯃꯛꯇ ꯁꯤꯒꯨꯝꯕ ꯐꯩ ꯐꯠꯇꯦ ꯍꯥꯏꯕꯗꯨ ꯃꯃꯥ ꯃꯄꯥꯅ ꯌꯥꯝꯅ ꯀꯨꯞꯅ ꯀꯤꯍꯟꯗꯅ ꯅꯨꯡꯁꯤꯕꯒꯤ ꯑꯗꯨ ꯅꯨꯡꯁꯤ ꯃꯍꯥꯛꯄꯨ ꯅꯨꯡꯁꯤꯕꯒꯤ ꯃꯑꯣꯡ ꯑꯗꯨ ꯎꯠꯂꯒ ꯌꯥꯝꯅ ꯐꯖꯅ ꯊꯦꯝꯃꯒ ꯍꯥꯏꯒꯗꯕꯅꯤ ꯑꯦ ꯐꯠꯇꯕ ꯄꯣꯠꯇꯒꯤ ꯂꯥꯞꯊꯣꯛꯅꯉꯥꯏꯗꯃꯛꯇ ꯑꯗꯨꯒ ꯃꯃꯥ ꯃꯄꯥꯗ ꯀꯣꯏꯍꯜꯂꯣꯏꯗꯕꯅꯤ ꯃꯃꯥ ꯃꯄꯥꯒ ꯂꯨꯅ ꯑꯃꯁꯨꯡ ꯂꯣꯏꯅ ꯁꯤꯌꯥꯔ ꯇꯧꯅꯕꯒꯤ ꯇꯟꯖꯥ ꯑꯗꯨ ꯄꯤꯕꯤꯒꯗꯕꯅꯤ ꯃꯆꯥꯁꯤꯡꯗ ꯃꯉꯥꯁꯨꯕꯗ ꯀꯃ꯭ꯌꯨꯅꯤꯇꯤ ꯄ꯭ꯔꯣꯒꯥꯝ ꯀꯃ꯭ꯌꯨꯅꯤꯇꯤ ꯄ꯭ꯔꯣꯒꯥꯝ ꯍꯥꯏꯕꯗꯤ ꯍꯥꯏꯗꯤ ꯄ꯭ꯔꯣꯒꯥꯝ ꯑꯦꯅꯤ ꯁꯣꯁꯦꯜꯂꯤ ꯑꯣꯏꯕ ꯑꯦꯟꯚꯥꯏꯔꯣꯃꯦꯟꯒꯤ ꯑꯣꯏꯕ ꯍꯥꯏꯗꯤ ꯑꯣꯏꯕ ꯃꯤꯔꯛ ꯇꯤꯟꯕ ꯉꯝꯅꯤꯉꯥꯏ ꯑꯐꯕ ꯃꯔꯛꯁꯤꯡꯗ ꯄ꯭ꯔꯣꯒꯥꯝꯅꯆꯤꯡꯕ ꯁꯦꯃꯤꯅꯥꯔꯁꯤꯡꯅꯆꯤꯡꯕ ꯀꯌꯥ ꯌꯥꯎꯍꯟꯒꯗꯕꯅꯤ